ꯄꯥꯎ ꯆꯦꯗ ꯐꯣꯡꯂꯤꯕ ꯄꯥꯎꯁꯤꯡ ꯑꯗꯨꯅ ꯑꯩꯈꯣꯏꯒꯤ ꯂꯝꯗꯝ ꯑꯁꯤꯗ ꯐꯪꯂꯤꯕ ꯑꯥꯔꯠ ꯑꯃꯁꯨꯡ ꯀꯜꯆꯔꯒꯤ ꯑꯣꯏꯕ ꯄꯣꯠꯁꯤꯡ ꯑꯁꯤ ꯃꯁꯛ ꯇꯥꯛꯄ ꯉꯝꯃꯤ ꯀꯅꯥ ꯀꯅꯥꯒꯨꯝꯕꯅ ꯈꯪꯗꯕꯁꯤꯡ ꯑꯗꯨ ꯄꯥꯎ ꯆꯦꯒꯤ ꯄꯥꯎ ꯆꯦ ꯄꯥꯕꯗꯒꯤ ꯈꯪꯉꯤ ꯑꯃꯁꯨꯡ ꯆꯥꯎ ꯆꯦꯁꯤꯡ ꯑꯁꯤꯗ ꯌꯥꯎꯔꯤꯕ ꯄꯣꯠꯁꯤꯡ ꯑꯁꯤ ꯑꯁꯤꯗꯤ ꯍꯤꯁꯇ꯭ꯔꯤ ꯑꯣꯏꯗꯅ ꯂꯩꯍꯧꯔꯕꯅꯤ ꯃꯔꯝ ꯑꯗꯨꯅ ꯆꯥꯎ ꯆꯦ ꯑꯁꯤ ꯍꯧꯖꯤꯛꯀꯤ ꯃꯇꯝ ꯑꯗꯨꯛꯀꯤ ꯃꯇꯤꯛ ꯗꯔꯀꯥꯔ ꯑꯣꯏ